ꯑꯩꯒꯤ ꯍꯤꯡꯒꯣꯟ ꯃꯆꯥ ꯑꯃ ꯂꯩꯌꯦꯕ ꯂꯩꯕ ꯍꯥꯏꯁꯦ ꯌꯥꯝ ꯆꯥꯎꯕ ꯅꯠꯇꯦ ꯑꯗꯨ ꯌꯥꯝ ꯆꯥꯎꯕ ꯅꯠꯇ꯭ꯔ ꯇꯥꯔꯒꯁꯨ ꯑꯩ ꯄꯥꯝꯕꯤ ꯈꯔ ꯍꯥꯏꯗꯤ ꯁꯝꯂꯞꯅ ꯑꯩ ꯏꯃꯨꯡꯒꯤ ꯆꯥ ꯀꯣꯟꯅꯅꯕ ꯄꯥꯟꯕꯤ ꯃꯆꯥ ꯈꯔ ꯊꯥꯖꯩꯌꯦꯕ ꯄꯥꯟꯕꯤ ꯊꯥꯖꯔꯤꯕ ꯄꯣꯠꯁꯦ ꯍꯥꯏꯗꯤ ꯑꯩꯅ ꯍꯥꯏꯗꯤ ꯑꯩꯒꯤ ꯊꯕꯛ ꯑꯃꯒꯤ ꯆꯠꯊꯣꯛꯇꯕ ꯌꯥꯗꯕꯒꯤ ꯃꯄꯥꯟꯗ ꯑꯩ ꯅꯨꯃꯤꯠ ꯅꯤꯅꯤ ꯍꯨꯝꯅꯤ ꯀꯩꯅꯣ ꯇꯧꯔꯒ ꯆꯠꯂꯝꯗꯥꯏꯁꯤ ꯁꯤꯒꯤꯁꯤꯗ ꯑꯩꯒꯤ ꯄꯥꯝꯕꯤ ꯃꯈꯩꯁꯦ ꯍꯥꯏꯗꯤ ꯑꯩꯒꯤ ꯀꯩꯅꯣ ꯇꯧꯍꯧꯅꯕ ꯍꯥꯏꯗꯤ ꯑꯩꯒꯤ ꯍꯥꯏꯗꯤ ꯏꯁꯤꯡꯁꯤ ꯈꯔ ꯍꯥꯏꯗꯤ ꯃꯣꯏꯁꯦ ꯂꯩꯕꯥꯛ ꯃꯅꯨꯡ ꯍꯥꯏꯗꯤ ꯅꯨꯃꯤꯠ ꯀꯩꯅꯣꯅꯤꯒꯤ ꯆꯥꯡꯁꯤ ꯁꯤꯗꯩꯁꯤꯗ ꯌꯥꯗꯧꯕ ꯆꯥꯡꯁꯤ ꯁꯤꯗꯩꯁꯤꯗ ꯀꯩꯅꯣ ꯇꯧꯔꯝꯃ ꯀꯩ ꯍꯥꯏ ꯏꯁꯤꯡꯁꯤ ꯍꯩꯖꯤꯟꯕꯤꯔꯝꯃꯒ ꯑꯩꯅ ꯍꯥꯏꯗꯤ ꯃꯣꯏꯁꯤ ꯍꯥꯏꯗꯤ ꯄꯨꯔꯥ ꯅꯨꯡꯁꯥꯗ ꯇꯧꯔꯁꯨ ꯏꯁꯤꯡꯗꯣ ꯌꯥꯝꯃꯟꯕꯅꯤꯅ ꯍꯩꯖꯤꯟꯂꯀꯥꯟꯗꯗꯤ ꯑꯃꯨꯛ ꯃꯣꯏꯁꯦ ꯀꯩꯅꯣ ꯀꯩ ꯍꯥꯏꯗꯤ ꯌꯥꯝ ꯍꯩꯖꯤꯜꯂꯁꯨ ꯐꯠꯇꯦ ꯑꯗꯨ ꯇꯧꯔꯁꯨ ꯐꯠꯇꯦ ꯐꯠꯇꯕꯅꯤꯅ ꯑꯩꯅ ꯍꯥꯏꯕꯗꯤ ꯑꯩꯗꯤ ꯇꯉꯥꯏ ꯐꯗꯕꯒꯤ ꯆꯠꯇꯕ ꯌꯥꯗꯕꯅꯤꯅ ꯆꯠꯇꯧꯔꯕꯅꯤꯅ ꯍꯥꯏꯗꯤ ꯃꯈꯣꯡꯁꯤꯗ ꯃꯣꯏꯁꯤꯁꯨ ꯁꯤꯍꯟꯕ ꯌꯥꯗꯕꯅꯤꯅ ꯐꯖꯅ ꯍꯥꯏꯗꯤ ꯃꯈꯣꯡꯁꯤꯗ ꯏꯁꯤꯡꯁꯤ ꯍꯩꯖꯤꯟꯕꯤꯔꯝꯃꯒ ꯍꯥꯏꯗꯤ ꯃꯣꯏꯒꯤ ꯃꯣꯏꯗ ꯄ꯭ꯔꯣꯇꯦꯛꯁꯟ ꯑꯣꯏꯗꯧꯕ ꯄꯣꯠ ꯍꯥꯏꯗꯤ ꯏꯪꯉꯛꯄ ꯃꯇꯝꯗꯁꯨ ꯀꯩꯅꯣ ꯇꯧꯅꯕ ꯁꯥꯔꯛꯄ ꯃꯇꯝꯗꯁꯨ ꯀꯩꯅꯣ ꯍꯥꯏꯗꯤ ꯈꯔꯗꯪ ꯑꯣꯏꯔꯁꯨ ꯉꯥꯛꯊꯣꯛꯅꯕ ꯍꯥꯏ ꯇꯥꯔꯦ ꯇꯧꯔꯒ ꯑꯩꯅ ꯐꯖꯅ ꯁꯦꯝꯕꯤꯔꯝꯃꯒ ꯊꯝꯃꯝꯃꯦ ꯑꯗꯨꯗꯨꯒ ꯑꯩꯅ ꯍꯥꯏꯗꯤ ꯍꯜꯂꯛꯄ ꯃꯇꯝꯗ ꯑꯗꯨꯝ ꯏꯁꯥꯅ ꯑꯗꯨꯝ ꯀꯩꯅꯣ ꯇꯧꯖꯔꯦ